ꯋꯥꯟ ꯂꯥꯈ ꯅꯥꯏꯟꯇꯤ ꯑꯩꯠ ꯊꯥꯎꯖꯟ ꯇꯨ ꯍꯟꯗ꯭ꯔꯦꯗ ꯐꯣꯔꯇꯤ ꯁꯤꯛꯁ ꯋꯥꯟ ꯂꯥꯈ ꯐꯤꯐꯇꯤ ꯇꯨ ꯊꯥꯎꯖꯟ ꯊ꯭ꯔꯤ ꯍꯟꯗ꯭ꯔꯦꯗ ꯐꯣꯔꯇꯤ ꯇꯨ ꯇꯨ ꯂꯥꯈꯁ ꯅꯥꯏꯟꯇꯤ ꯐꯥꯏꯚ ꯊꯥꯎꯖꯟ ꯋꯥꯟ ꯍꯟꯗ꯭ꯔꯦꯗ ꯐꯤꯐꯇꯤ ꯐꯥꯏꯚ ꯇꯨ ꯂꯥꯈꯁ ꯇ꯭ꯋꯦꯟꯇꯤ ꯊꯥꯎꯖꯟ ꯊ꯭ꯔꯤ ꯍꯟꯗ꯭ꯔꯦꯗ ꯅꯥꯏꯟꯇꯤ ꯁꯤꯛꯁ ꯊ꯭ꯔꯤ ꯂꯥꯈꯁ ꯐꯣꯔꯇꯤ ꯊꯥꯎꯖꯟ ꯐꯣꯔ ꯍꯟꯗ꯭ꯔꯦꯗ ꯐꯣꯔꯇꯤ